ꯑꯩꯅ ꯚꯥꯔꯠꯀꯤ ꯃꯐꯝ ꯑꯃꯗ ꯆꯠꯄ ꯄꯥꯝꯃꯤ ꯄꯥꯝꯃꯤꯕ ꯃꯐꯝ ꯑꯗꯨꯗꯤ ꯗꯦꯂꯤꯗꯅꯤ ꯗꯦꯂꯤꯗ ꯇꯥꯖ ꯃꯍꯜ ꯌꯦꯡꯕ ꯆꯠꯄ ꯄꯥꯝꯃꯤ ꯑꯩꯅ ꯇꯥꯖ ꯃꯍꯜ ꯌꯦꯡꯕ ꯆꯠꯄ ꯄꯥꯝꯂꯤꯕꯒꯤ ꯃꯔꯝꯗꯤ ꯁꯍꯥ ꯖꯍꯥꯟꯅ ꯃꯝꯇꯥꯖꯀꯤꯗꯃꯛꯇ ꯇꯧꯕꯤꯔꯝꯕ ꯃꯌꯥꯝ ꯑꯗꯨ ꯌꯦꯡꯕ ꯌꯦꯡꯕ ꯄꯥꯝꯃꯤ ꯑꯗꯨꯗꯁꯨ ꯅꯠꯇꯅ ꯃꯝꯇꯥꯖꯀꯤꯗꯃꯛꯇ ꯁꯍꯥ ꯖꯍꯥꯟꯅ ꯇꯥꯖ ꯃꯍꯜ ꯁꯥꯕꯤꯔꯝꯕ ꯁꯥꯕꯤꯔꯝꯕ ꯑꯗꯨ ꯌꯥꯝꯅꯁꯨ ꯐꯖꯩ ꯍꯥꯏ ꯌꯥꯝꯅꯁꯨ ꯑꯩꯉꯣꯟꯗ ꯌꯦꯡꯅꯤꯡꯕ ꯐꯥꯎꯕ ꯑꯗꯨꯒꯤꯗꯃꯛꯇ ꯇꯥꯖ ꯃꯍꯜꯕꯨ ꯌꯦꯡꯕ ꯆꯠꯄ ꯄꯥꯝꯂꯤꯕꯅꯤ ꯑꯩꯅ